ꯏꯗꯨꯀꯦꯁꯟ ꯂꯣꯟꯒꯤ ꯃꯇꯥꯡꯗ ꯑꯩꯍꯥꯛ ꯈꯔꯗꯤ ꯈꯪꯖꯩ ꯑꯗꯨꯕꯨ ꯑꯩ ꯑꯃꯁꯨꯡ ꯑꯩꯒꯤ ꯈꯪꯅꯕꯁꯤꯡꯅ ꯏꯗꯨꯀꯦꯁꯟ ꯂꯣꯟ ꯂꯧꯈꯤꯕꯒꯤ ꯂꯧꯈꯤꯕꯗꯤ ꯂꯩꯇꯦ ꯃꯔꯝꯗꯤ ꯂꯣꯟ ꯑꯁꯤꯒꯤ ꯂꯣꯟ ꯑꯁꯤ ꯑꯔꯥꯞꯄ ꯃꯐꯝꯗ ꯇꯝꯕ ꯁꯥꯇ꯭ꯔꯁꯤꯡꯅ ꯃꯍꯥꯛꯀꯤ ꯏꯁꯇꯦꯠꯇꯒꯤ ꯂꯧꯒꯗꯕꯅꯤ ꯍꯥꯏ ꯑꯗꯨꯕꯨ ꯃꯍꯥꯛꯅ ꯃꯍꯥꯛꯀꯤ ꯏꯁꯇꯦꯠꯇ ꯂꯥꯛꯂꯒ ꯗꯣꯀꯨꯃꯦꯅꯁꯤꯡ ꯌꯥꯝꯅ ꯆꯪꯕ ꯃꯔꯝꯅ ꯃꯍꯥꯛꯅ ꯇꯝꯃꯤꯕ ꯏꯟꯇꯤꯇ꯭ꯌꯨꯁꯟ ꯑꯗꯨꯗꯒꯤ ꯗꯣꯀꯨꯃꯦꯟꯁꯤꯡ ꯑꯗꯨ ꯁꯨꯅ ꯄꯨꯔꯛꯇꯕꯅ ꯃꯔꯝ ꯑꯣꯏꯔꯒ ꯂꯣꯟ ꯂꯧꯈꯤꯕ ꯂꯩꯇ꯭ꯔꯤ ꯂꯣꯟ ꯂꯧꯈꯤꯕ ꯂꯩꯔꯝꯒꯅꯤ ꯑꯗꯨꯕꯨ ꯑꯩ ꯈꯪꯖꯗꯦ